ꯅꯥꯏꯟꯇꯤꯟ ꯖꯅꯋꯥꯔꯤ ꯇꯨ ꯊꯥꯎꯖꯟ ꯇ꯭ꯋꯦꯟꯇꯤ ꯐꯥꯏꯚ ꯇ꯭ꯋꯦꯟꯇꯤ ꯐꯥꯏꯚ ꯃꯥꯔꯁ ꯅꯥꯏꯟꯇꯤꯟ ꯑꯩꯠꯇꯤ ꯁꯤꯛꯁ ꯁꯤꯛꯁ ꯑꯦꯄ꯭ꯔꯤꯜ ꯅꯥꯏꯟꯇꯤꯟ ꯅꯥꯏꯟꯇꯤ ꯊ꯭ꯔꯤ ꯐꯤꯞꯇꯤꯟ ꯑꯣꯛꯇꯣꯕꯔ ꯅꯥꯏꯟꯇꯤꯟ ꯑꯩꯠꯇꯤ ꯅꯥꯏꯟ ꯇ꯭ꯋꯦꯟꯇꯤ ꯋꯥꯟ ꯅꯣꯕꯦꯝꯕꯔ ꯅꯥꯏꯟꯇꯤꯟ ꯅꯥꯏꯟꯇꯤ ꯑꯩꯠ